ꯃꯅꯤꯄꯨꯔꯒꯤ ꯑꯣꯏꯅ ꯌꯦꯡꯕ ꯃꯇꯝꯗ ꯃꯅꯤꯄꯨꯔ ꯍꯥꯏꯔꯤꯕ ꯏꯔꯝꯗꯝ ꯑꯁꯤ ꯆꯤꯡꯂꯣꯟ ꯃꯥꯄꯜꯅ ꯀꯣꯏꯁꯤꯟꯕ ꯂꯝꯗꯝ ꯑꯃꯈꯛꯅꯤ ꯑꯗꯨꯅ ꯃꯅꯤꯄꯨꯔꯒꯤ ꯃꯐꯝꯁꯤꯡ ꯑꯌꯥꯝꯕꯗ ꯇꯨꯔꯤꯁ ꯁꯐꯄꯣꯠ ꯑꯣꯏꯕ ꯌꯥꯕ ꯃꯐꯝꯁꯤꯡ ꯂꯩ ꯑꯗꯨꯅ ꯃꯅꯤꯄꯨꯔꯒꯤ ꯇꯨꯔꯤꯁ ꯑꯣꯏꯕ ꯃꯐꯝꯁꯤꯡ ꯑꯁꯦ ꯑꯩꯈꯣꯏꯅ ꯊꯤꯗꯣꯛꯄ ꯍꯧꯖꯤꯛ ꯐꯥꯎꯕꯗ ꯂꯣꯏꯔꯕ꯭ꯔ ꯍꯥꯏꯔꯒꯗꯤ ꯂꯣꯏꯗ꯭ꯔꯤ ꯑꯗꯣ ꯃꯅꯤꯄꯨꯔꯒꯤ ꯐꯖꯈ꯭ꯔꯕ ꯃꯅꯤꯄꯨꯔꯒꯤ ꯃꯐꯝꯁꯤꯡ ꯑꯁꯦ ꯑꯩꯈꯣꯏꯅ ꯇꯨꯔꯤꯁ ꯁ꯭ꯄꯣꯠ ꯑꯃ ꯑꯣꯏꯕ ꯇꯥꯔꯒꯁꯨ ꯃꯁꯤ ꯆꯠꯅꯕ ꯍꯣꯠꯅꯕꯗ ꯌꯧꯅꯕ ꯍꯣꯠꯅꯕꯗ ꯐꯦꯁꯤꯂꯤꯇꯤꯁꯤꯡ ꯑꯁꯦ ꯃꯔꯥꯡ ꯀꯥꯏꯅ ꯂꯩꯇꯕ ꯍꯤꯔꯝꯁꯤꯗ ꯊꯕꯛ ꯇꯧꯕ ꯃꯤꯁꯨ ꯀꯌꯥ ꯋꯥꯠꯄ ꯊꯤꯖꯤꯟ ꯈꯣꯠꯆꯟꯕꯁꯨ ꯀꯌꯥ ꯋꯥꯠꯄ ꯃꯔꯝ ꯑꯁꯤꯅ ꯇꯨꯔꯤꯁ ꯁ꯭ꯄꯣꯠꯁꯤꯡ ꯂꯩꯅ ꯂꯩꯅ ꯇꯨꯔꯤꯁ ꯁ꯭ꯄꯣꯠ ꯇꯨꯔꯤꯖꯝꯒꯤ ꯗꯤꯄꯥꯔꯃꯦꯟꯇ ꯀꯥꯟꯅꯕ ꯏꯌꯧ ꯌꯧꯗ꯭ꯔꯤ ꯑꯗꯨꯅ ꯃꯅꯤꯄꯨꯔꯁꯤ ꯑꯁꯤ ꯐꯖꯅ ꯍꯥꯏꯕꯗꯤ ꯏꯟꯐ꯭ꯔꯥꯏꯁꯇ꯭ꯔꯛꯆꯔꯗ ꯂꯝꯕꯤ ꯊꯣꯡꯗ ꯑꯣꯏꯔꯒꯁꯨ ꯑꯗꯒꯤ ꯍꯣꯇꯦꯜ ꯐꯪꯕ ꯍꯣꯇꯦꯜ ꯑꯦꯕꯥꯏꯂꯦꯕꯤꯂꯤꯇꯤꯗ ꯑꯣꯏꯔꯒꯁꯨ ꯁꯤꯒꯤ ꯃꯌꯥꯝꯁꯦ ꯌꯦꯡꯕ ꯃꯇꯝꯗ ꯆꯥꯎꯈꯠꯄ ꯌꯥꯝꯅ ꯋꯥꯠꯂꯤ ꯑꯗꯨꯅ ꯃꯅꯤꯄꯨꯔꯒꯤ ꯑꯣꯏꯅ ꯂꯝꯕꯤ ꯊꯣꯡ ꯐꯖꯅ ꯁꯔꯀꯥꯔꯁꯤꯡꯅ ꯌꯦꯡꯁꯟꯕꯤꯗꯅ ꯁꯦꯝꯕꯤꯔꯕ ꯑꯃꯗꯤ ꯇꯨꯔꯤꯁ ꯁ꯭ꯄꯣꯠꯁꯤꯡ ꯑꯁꯤ ꯂꯨꯅ ꯅꯥꯟꯅ ꯊꯝꯃꯒ ꯍꯦꯟꯅ ꯍꯦꯟꯅ ꯆꯥꯎꯈꯠꯅꯕꯒꯤꯗꯃꯛꯇ ꯑꯞꯒ꯭ꯔꯦꯠ ꯇꯧꯈꯠꯄꯒꯤ ꯑꯥꯏꯗꯤꯌꯥꯁꯤꯡ ꯄ꯭ꯂꯥꯟꯁꯤꯡ ꯂꯧꯊꯕ ꯑꯗꯨꯒ ꯁꯤ ꯃꯌꯥꯝꯁꯤꯗ ꯑꯃꯨꯛ ꯑꯩꯈꯣꯏꯒꯤ ꯍꯧꯒꯠꯂꯛꯏꯕ ꯅꯍꯥꯁꯤꯡ ꯑꯁꯤꯗ ꯊꯕꯛ ꯐꯪꯍꯟꯕꯒꯤ ꯇꯟꯖꯥ ꯑꯃꯁꯨ ꯑꯣꯏꯔꯤꯕꯅꯤ ꯑꯗꯨꯅ ꯊꯕꯛ ꯐꯪꯅꯕ ꯐꯪꯅꯕꯒꯤ ꯄꯥꯝꯕꯩ ꯑꯃꯁꯨ ꯑꯣꯏꯍꯟꯕ ꯌꯥꯏ ꯍꯥꯏꯕꯁꯤ ꯔꯤꯀꯝꯃꯦꯟꯗꯦꯁꯟꯁꯤꯡ ꯑꯁꯦ ꯑꯩꯈꯣꯏꯗ ꯄꯤꯅꯤꯡꯏ ꯑꯗꯨꯒ ꯃꯐꯝꯗꯨꯒꯤ ꯕꯤꯂꯦꯖ ꯑꯗꯨꯒꯤ ꯅꯠꯇ꯭ꯔꯒ ꯒ꯭ꯔꯥꯝ ꯄꯟꯆꯥꯌꯠ ꯑꯗꯨꯒꯤ ꯅꯠꯇ꯭ꯔꯒ ꯁꯔꯀꯥꯔꯅ ꯌꯦꯡꯁꯤꯟꯕꯤꯔꯒ ꯑꯈꯟꯅꯕ ꯃꯤꯑꯣꯏꯁꯤꯡ ꯈꯟꯒꯠꯂꯒ ꯍꯥꯏꯔꯤꯕ ꯊꯕꯛꯁꯤꯡ ꯑꯁꯤ ꯄꯥꯏꯈꯠꯍꯟꯕ ꯇꯥꯔꯒꯗꯤ ꯃꯅꯤꯄꯨꯔꯒꯤ ꯇꯨꯔꯤꯖꯝꯁꯤꯡ ꯑꯁꯤ ꯌꯦꯡꯁꯤꯟꯕꯤꯕ ꯇꯥꯔꯒꯗꯤ ꯃꯅꯤꯄꯨꯔꯗ ꯇꯨꯔꯤꯖꯝ ꯏꯟꯗꯁꯇ꯭ꯔꯤꯁꯦ ꯆꯥꯎꯈꯠꯂꯛꯀꯅꯤ ꯑꯃꯁꯨꯡ ꯃꯅꯤꯄꯨꯔꯒꯤ ꯏꯀꯣꯅꯣꯃꯤꯗ ꯑꯩꯈꯣꯏꯅ ꯇꯨꯔꯤꯖꯝꯒꯤ ꯏꯟꯗꯁꯇ꯭ꯔꯤꯗꯒꯤ ꯑꯆꯧꯕ ꯃꯇꯦꯡ ꯑꯃ ꯑꯣꯏꯒꯅꯤ ꯑꯗꯨꯒ ꯑꯐꯕ ꯃꯤꯅꯁꯨ ꯈꯪꯅꯕ ꯍꯦꯟꯅ ꯐꯕ ꯂꯩꯕꯥꯛ ꯑꯃ ꯁ꯭ꯇꯦꯠ ꯑꯃ ꯁꯣꯏꯗꯅ ꯑꯣꯏꯒꯅꯤ ꯍꯥꯏꯕꯒꯤ ꯊꯥꯖꯕ ꯑꯗꯨ ꯑꯩꯅ ꯉꯁꯤꯒꯤ ꯍꯤꯔꯝꯁꯤꯗ ꯊꯝꯖꯒꯦ ꯃꯇꯥꯡ ꯁ꯭ꯋꯥꯏꯗ ꯂꯣꯏꯁꯤꯟꯖꯔꯦ